ꯂꯥꯏꯔꯤꯛ ꯑꯃ ꯂꯩꯕ ꯃꯇꯝꯗ ꯂꯥꯏꯔꯤꯛ ꯑꯁꯤꯒꯤ ꯃꯈꯨꯝꯗ ꯌꯦꯡꯂꯒ ꯈꯪꯕ ꯉꯝꯕ ꯂꯥꯏꯔꯤꯛ ꯀꯌꯥꯁꯨ ꯌꯥꯎꯏ ꯑꯗꯨꯕꯨ ꯂꯃꯥꯏ ꯐꯥꯛꯇꯣꯛꯇꯅ ꯂꯥꯏꯔꯤꯛꯀꯤ ꯃꯈꯨꯝ ꯈꯛꯇꯗ ꯌꯦꯡꯂꯒ ꯂꯥꯏꯔꯤꯛ ꯑꯁꯤꯕꯨ ꯌꯥꯝꯅ ꯀꯥꯍꯦꯟꯕ ꯋꯥꯈꯜꯂꯣꯟ ꯁꯥꯒꯠꯇꯨꯅ ꯑꯐꯕ ꯂꯥꯏꯔꯤꯛ ꯑꯣꯏꯔꯝꯒꯅꯤ ꯍꯥꯏꯕ ꯈꯜꯂꯨꯕꯒꯤ ꯇꯥꯏꯌꯣꯟꯅꯕꯗ ꯂꯥꯏꯔꯤꯛ ꯑꯁꯤ ꯄꯥꯔꯨꯕ ꯃꯇꯝꯗ ꯊꯣꯏꯅ ꯀꯥꯟꯅꯕ ꯐꯪꯗꯕ ꯂꯥꯏꯔꯤꯛ ꯑꯣꯏꯔꯝꯕ ꯀꯌꯥꯁꯨ ꯌꯥꯎꯗꯕ ꯅꯠꯇꯦ